ꯃꯅꯤꯄꯨꯔꯗ ꯀꯣꯏꯕ ꯂꯥꯛꯄ ꯇꯨꯔꯤꯁꯁꯤꯡꯅ ꯃꯅꯤꯄꯨꯔꯒꯤ ꯏꯁꯩ ꯅꯣꯡꯃꯥꯏ ꯕꯦꯟꯁꯤꯡ ꯑꯦꯛꯁꯄ꯭ꯂꯣꯔ ꯇꯧꯒꯦ ꯍꯥꯏꯕ ꯇꯥꯔꯒꯗꯤ ꯇ꯭ꯔꯦꯗꯤꯁꯅꯦꯜꯒꯤ ꯑꯣꯏꯅ ꯑꯥꯔꯇꯤꯁ ꯁꯣꯂꯣ ꯑꯥꯔꯇꯤꯁ ꯇꯣꯉꯥꯟꯅ ꯂꯩꯌꯦ ꯃꯪꯀꯥꯒꯨꯝꯕ ꯑꯗꯒꯤ ꯔꯣꯖꯤ ꯍꯩꯁꯅꯥꯝ ꯃꯣꯏ ꯇ꯭ꯔꯦꯗꯤꯁꯅꯦꯜꯒ ꯀꯅꯦ ꯑꯩꯈꯣꯏꯒꯤ ꯇ꯭ꯔꯦꯗꯤꯁꯟꯒ ꯀꯅꯦꯛ ꯇꯧꯒꯦ ꯍꯥꯏꯕ ꯇꯥꯔꯒꯗꯤ ꯃꯣꯏꯒꯨꯝꯕꯒꯤ ꯏꯁꯩꯁꯤꯡꯁꯦ ꯇꯥꯕꯤꯕ ꯌꯥꯏ ꯑꯗꯨꯒ ꯅꯠꯇ꯭ꯔꯒꯅ ꯍꯧꯖꯤꯛ ꯍꯧꯖꯤꯛ ꯏꯪꯈꯂꯛꯏꯕ ꯌꯨꯠꯁꯤꯡꯅꯁꯨ ꯌꯥꯝꯅ ꯄꯥꯝꯅꯕ ꯕꯦꯟ ꯈꯔ ꯂꯩ ꯍꯥꯏꯕ ꯇꯥꯔꯦ ꯁꯣꯂꯦꯁ ꯍꯥꯔ ꯑꯗꯒꯤ ꯂꯥꯏꯐ ꯏꯟ ꯂꯤꯝꯕꯨ ꯏꯟꯅꯣꯁꯦꯟ ꯑꯥꯏꯁ ꯀꯣꯏ ꯀꯥꯏꯅ ꯃꯣꯏꯁꯤꯡꯁꯤꯁꯨ ꯍꯧꯖꯤꯛ ꯑꯅꯧ ꯑꯅꯧꯕ ꯌꯥꯝꯅ ꯀꯟꯁꯔꯠ ꯃꯤꯅꯤ ꯀꯟꯁꯔꯠꯀ ꯑꯣꯔꯒꯅꯥꯏꯁ ꯇꯧꯗꯅ ꯌꯨꯠꯁꯤꯡꯁꯤꯅ ꯌꯥꯝꯅ ꯄꯥꯝꯅꯅ ꯌꯦꯡꯅꯔꯤꯕ ꯑꯥꯔꯇꯤꯁ ꯑꯃꯅꯤ ꯃꯣꯏꯛꯁꯦ ꯌꯦꯡꯕꯤꯔꯒꯗꯤ ꯃꯅꯤꯄꯨꯔꯗ ꯀꯔꯤꯒꯨꯝ ꯃꯅꯤꯄꯨꯔꯒꯤ ꯆꯠꯅꯕ ꯆꯠꯅꯔꯤꯕ ꯑꯗꯒꯤ ꯍꯧꯖꯤꯛ ꯍꯧꯖꯤꯛ ꯃꯌꯥꯝꯅ ꯌꯨꯠꯁꯤꯡꯒꯤ ꯏꯟꯇꯔꯦꯁꯁꯦ ꯀꯩꯅꯣꯁꯨ ꯈꯪꯕꯤꯕ ꯉꯝꯒꯅꯤꯕ ꯃꯣꯏꯒꯤ ꯏꯁꯩꯁꯦ ꯇꯥꯕ ꯇꯥꯔꯒꯗꯤ ꯑꯗꯒꯤ ꯁꯣꯂꯣ ꯁꯤꯡꯒꯔ ꯑꯇꯣꯞꯄ ꯐꯤꯃꯦꯜ ꯑꯥꯔꯇꯤꯁ ꯍꯥꯏꯕ ꯇꯥꯔꯦ ꯑꯦꯟ ꯗꯦꯟ ꯑꯇꯣꯞꯄ ꯄꯨꯁꯄꯥꯔꯥꯅꯤ ꯃꯃꯤꯡ ꯆꯠꯄ ꯃꯣꯏ ꯃꯌꯥꯝ ꯂꯩ ꯃꯣꯏꯁꯤꯡꯒꯤ ꯏꯁꯩꯁꯤꯡ ꯇꯥꯕꯤꯕ ꯑꯗꯨꯝ ꯌꯥꯏ